ꯍꯧꯖꯤꯛ ꯑꯩꯈꯣꯏ ꯌꯨꯝꯒꯤ ꯆꯥꯛꯈꯨꯝꯗ ꯑꯦꯄ꯭ꯂꯥꯏꯌꯦꯟꯁꯦꯁ ꯂꯩꯕꯗꯤ ꯔꯥꯏꯁ ꯀꯨꯛꯀꯔꯁꯨ ꯂꯩꯌꯦ ꯑꯗꯨꯒ ꯃꯤꯛꯆꯔꯁꯨ ꯂꯩꯌꯦ ꯑꯗꯨꯒ ꯒ꯭ꯔꯥꯏꯟꯗꯔꯁꯨ ꯂꯩꯌꯦ ꯏꯟꯗꯛꯁꯟꯁꯨ ꯂꯩꯌꯦ ꯑꯗꯨ ꯑꯩꯈꯣꯏ ꯍꯧꯖꯤꯛ ꯑꯗꯨ ꯑꯗꯨ ꯁꯤꯖꯤꯟꯅꯕꯗꯨ ꯌꯥꯝ ꯅꯨꯡꯉꯥꯏꯌꯦ ꯍꯥꯏꯕꯗꯤ ꯃꯩꯈꯨꯒꯨꯝꯕ ꯀꯔꯤꯁꯨ ꯂꯥꯛꯇꯕꯅꯤꯅ ꯑꯩꯈꯣꯏ ꯍꯛꯆꯥꯡꯁꯨ ꯁꯣꯛꯇꯦ ꯑꯗꯨꯒ ꯊꯕꯛꯀꯨꯝꯕ ꯇꯧꯔꯁꯨ ꯌꯥꯝ ꯊꯨꯏꯌꯦ ꯑꯗꯨ ꯊꯕꯛꯀꯨꯝꯕ ꯁꯨꯕꯗꯁꯨ ꯌꯥꯝ ꯊꯨꯏꯌꯦ ꯍꯥꯏꯕꯗꯤ ꯄꯣꯠ ꯑꯃꯗ ꯑꯦꯄ꯭ꯂꯥꯏꯌꯦꯟꯁꯦꯁ ꯑꯃꯗ ꯑꯩꯈꯣꯏꯅ ꯆꯥꯛ ꯊꯣꯛꯂꯗꯤ ꯑꯇꯣꯞꯄꯗ ꯑꯦꯟꯁꯥꯡ ꯑꯣꯏꯅ ꯊꯣꯡꯒꯅꯤ ꯑꯗꯨꯒ ꯑꯇꯣꯞꯄꯅ ꯆꯠꯅꯤꯒꯨꯝꯕ ꯀꯔꯤ ꯀꯔꯥ ꯁꯦꯝꯂꯗꯤ ꯑꯗꯨꯗꯤ ꯌꯥꯝ ꯊꯨꯏꯌꯦꯅ ꯑꯗꯨ ꯅꯍꯥꯟ ꯑꯣꯜꯗꯟ ꯗꯦꯖ ꯅꯍꯥꯟꯗꯗꯤ ꯑꯗꯨ ꯃꯐꯝꯗ ꯃꯩꯈꯨꯗꯣ ꯃꯩꯈꯨꯁꯨ ꯌꯥꯝ ꯂꯥꯛꯀꯅꯤ ꯑꯗꯣ ꯑꯩꯈꯣꯏ ꯍꯛꯆꯥꯡꯗꯁꯨ ꯌꯥꯝ ꯁꯣꯛꯀꯅꯤꯌꯦ ꯑꯗꯨꯒ ꯃꯇꯝꯁꯨ ꯌꯥꯝ ꯆꯪꯒꯅꯤ ꯍꯥꯏꯕꯗꯤ ꯍꯧꯖꯤꯛ ꯆꯥꯛ ꯑꯃ ꯊꯣꯡꯉꯣ ꯑꯗꯨ ꯂꯧꯊꯣꯛꯑ ꯑꯗꯨ ꯊꯣꯡꯉ ꯂꯣꯏꯔꯒ ꯂꯧꯊꯣꯛꯑꯣ ꯑꯗꯨꯒ ꯑꯃꯨꯛꯀ ꯑꯇꯣꯞꯄ ꯊꯣꯡꯉꯣ ꯑꯗꯨ ꯂꯧꯊꯣꯛꯂꯒ ꯑꯃꯨꯛ ꯑꯇꯣꯞꯄ ꯊꯣꯡꯉꯣ ꯑꯗꯨꯗꯤ ꯃꯇꯝꯁꯨ ꯌꯥꯝ ꯆꯪꯉꯦ ꯑꯗꯨꯒ ꯑꯩꯈꯣꯏ ꯍꯛꯆꯥꯡꯗ ꯁꯣꯛꯑꯦ ꯑꯗꯨꯒꯤ ꯍꯧꯖꯤꯛꯇꯤ ꯑꯁꯤ ꯇꯦꯛꯅꯣꯂꯣꯖꯤ ꯂꯥꯛꯄꯅꯤꯅ ꯌꯥꯝ ꯅꯨꯡꯉꯥꯏꯌꯦ ꯍꯥꯏꯕꯗꯤ ꯌꯥꯝ ꯅꯨꯡꯉꯥꯏꯌꯦ ꯑꯩꯈꯣꯏꯕꯨꯁꯨ ꯑꯩꯈꯣꯏꯒꯤ ꯍꯛꯆꯥꯡꯒꯨꯝꯕꯁꯨ ꯀꯔꯤꯁꯨ ꯁꯣꯛꯇꯦ ꯑꯗꯨꯒ ꯑꯩꯈꯣꯏꯕꯨꯁꯨ ꯊꯕꯛꯀꯨꯝꯕꯁꯨ ꯌꯥꯝ ꯊꯨ ꯊꯨꯅ ꯇꯧꯅꯤꯡꯉꯦ ꯇꯧꯕ ꯌꯥꯏꯌꯦ ꯑꯗꯨ ꯑꯩꯈꯣꯏꯅ ꯀꯔꯤ ꯀꯔꯥ ꯁꯦꯝꯒꯦ ꯍꯥꯏꯔꯁꯨ ꯌꯥꯝ ꯅꯨꯡꯉꯥꯏꯒꯅꯤ ꯍꯥꯏꯗꯤ ꯅꯨꯡꯊꯤꯜꯗ ꯅꯨꯡꯗꯥꯡ ꯅꯨꯡꯊꯤꯜꯗ ꯆꯥꯛ ꯁꯦꯝꯒꯦ ꯍꯥꯏꯔꯁꯨ ꯃꯩꯈꯨꯗꯨ ꯂꯥꯛꯂꯔꯣꯏ ꯑꯗꯨꯒ ꯃꯩꯗꯨ ꯁꯦꯝꯗ꯭ꯔꯁꯨ ꯌꯥꯏꯌꯦ ꯍꯥꯏꯕꯗꯤ ꯃꯩ ꯁꯦꯝꯕꯗꯨꯗꯤ ꯊꯕꯛ ꯇꯥꯏꯝ ꯃꯇꯝ ꯌꯥꯝ ꯆꯪꯕꯅꯦꯕ ꯑꯗꯨ ꯃꯦꯠꯁꯇꯤꯛ ꯄꯥꯏꯒꯅꯤ ꯃꯦꯠꯆꯦꯁ ꯄꯥꯏꯒꯅꯤ ꯑꯗꯨꯒ ꯁꯤꯡꯒꯨꯝꯕꯁꯨ ꯂꯣꯏꯅ ꯊꯤꯕ ꯆꯠꯀꯅꯤ ꯁꯤꯡꯒꯨꯝꯕ ꯊꯤꯕꯁꯨ ꯌꯥꯝ ꯋꯥꯏꯌꯦ ꯑꯗꯨꯒ ꯑꯩꯈꯣꯏꯅ ꯍꯧꯖꯤꯛ ꯑꯁꯤ ꯑꯦꯂꯦꯛꯇ꯭ꯔꯤꯀꯦꯜ ꯑꯦꯄ꯭ꯂꯥꯏꯌꯦꯟꯁꯦꯁ ꯂꯥꯛꯈ꯭ꯔꯗꯤ ꯑꯩꯈꯣꯏꯅ ꯖꯪꯒꯜꯒꯨꯝꯕꯁꯨ ꯀꯔꯤꯁꯨ ꯀꯛꯂꯣꯏ ꯑꯗꯨ ꯖꯪꯒꯜꯕꯨꯁꯨ ꯑꯗꯨ ꯌꯥꯝ ꯅꯨꯡꯉꯥꯏꯌꯦ ꯑꯗꯨꯒꯤ ꯑꯩꯈꯣꯏꯅ ꯐ꯭ꯔꯦꯁ ꯑꯦꯌꯥꯔꯒꯨꯝꯕꯁꯨ ꯌꯥꯝ ꯐꯪꯉꯦ ꯍꯥꯏꯕꯗꯤ ꯅꯍꯥꯟꯗꯤ ꯑꯩꯈꯣꯏꯅ ꯁꯤꯡ ꯁꯤꯖꯤꯟꯅꯕꯗ ꯖꯪꯒꯜꯒꯨꯝꯕ ꯌꯥꯝ ꯀꯛꯀꯅꯤ ꯑꯗꯨꯝ ꯀꯛꯂꯒ ꯁꯤꯡꯗꯒꯨꯝꯕ ꯄꯨꯒꯅꯤꯕ ꯑꯗꯨ ꯍꯧꯖꯤꯛꯇꯤ ꯁꯤꯡꯒꯨꯝꯕꯁꯨ ꯀꯔꯤꯁꯨ ꯁꯤꯖꯤꯟꯅꯗꯕꯅꯦꯅ ꯍꯧꯖꯤꯛꯇꯤ ꯌꯥꯝ ꯅꯨꯡꯉꯥꯏꯌꯦ ꯍꯥꯏꯕꯗꯤ ꯌꯥꯝ ꯅꯨꯡꯉꯥꯏꯌꯦ